ꯑꯩꯒꯤ ꯄꯨꯟꯁꯤꯗ ꯍꯥꯏꯇꯥꯔꯦꯀꯣ ꯄ꯭ꯔꯣꯖꯦꯛ ꯅꯠꯇ꯭ꯔ ꯊꯕꯛ ꯑꯃ ꯑꯣꯏꯅ ꯊꯦꯡꯅꯕ ꯃꯇꯝꯗ ꯑꯩꯉꯣꯟꯗ ꯀꯩ ꯍꯥꯏꯅꯤ ꯌꯥꯝꯅ ꯆꯦꯂꯦꯟꯖꯦꯁ ꯑꯣꯏꯕ ꯀꯃꯥꯏ ꯇꯧꯅ ꯄꯣꯠ ꯑꯁꯤ ꯄ꯭ꯔꯣꯖꯦꯛ ꯊꯕꯛ ꯑꯁꯤ ꯄꯥꯡꯊꯣꯛꯀꯗꯒꯦ ꯍꯥꯏꯕꯁꯦ ꯋꯥꯈꯜꯗ ꯌꯥꯝ ꯆꯔꯥꯡꯅꯕ ꯍꯥꯏꯗꯤ ꯑꯅꯧꯕ ꯄ꯭ꯔꯣꯖꯦꯛ ꯊꯕꯛ ꯑꯣꯏꯕꯒꯤꯀꯣ ꯑꯗꯨꯅ ꯊꯕꯛ ꯑꯁꯦ ꯑꯇꯩꯗꯤ ꯅꯠꯇꯕ ꯑꯈꯣꯏꯒꯤ ꯏꯖꯨꯀꯦꯁꯟ ꯑꯗꯒꯤ ꯍꯦꯜꯀꯤ ꯃꯇꯥꯡꯗ ꯀꯔꯤꯒꯨꯝꯕ ꯑꯃꯇ ꯑꯩꯅ ꯈꯪꯉꯝꯗꯕ ꯎꯔꯝꯗꯕ ꯃꯌꯥꯝ ꯑꯗꯨ ꯑꯩꯅ ꯑꯩꯒꯤ ꯁ꯭ꯃꯥꯔꯠ ꯐꯣꯟꯁꯤꯗꯒꯤ ꯒꯨꯒꯜꯒꯤ ꯃꯇꯦꯡꯗꯒꯤ ꯄꯥꯔꯒ ꯈꯪꯉ ꯀꯥꯟꯁꯤꯗ ꯑꯩꯅ ꯁꯤꯗ ꯌꯥꯝꯅ ꯈꯤꯇꯪ ꯅꯣꯂꯦꯖ ꯑꯣꯏꯔꯒ ꯀꯝꯃꯨꯅꯤꯇꯤꯗ ꯑꯗꯒꯤ ꯒ꯭ꯔꯥꯎꯟ ꯔꯨꯠꯇ ꯊꯕꯛ ꯇꯧꯔ ꯀꯥꯟꯗ ꯍꯦꯟꯅ ꯈꯪꯉ ꯀꯥꯟꯗ ꯍꯥꯏꯗꯤ ꯑꯩꯈꯣꯏꯅ ꯉꯁꯥꯏꯈꯣꯏ ꯇꯦꯕꯜ ꯋꯥꯛ ꯇꯦꯕꯜ ꯋꯥꯛ ꯇꯧꯔꯒ ꯒ꯭ꯔꯥꯎꯟꯗꯗꯤ ꯁꯨꯛꯆꯠ ꯆꯠꯇꯕ ꯑꯗꯣ ꯒ꯭ꯔꯥꯎꯟꯗ ꯆꯠꯂꯕ ꯃꯇꯝꯗꯗꯤ ꯊꯕꯛ ꯑꯗꯨ ꯌꯥꯝꯅ ꯂꯥꯏꯅ ꯄꯥꯡꯊꯣꯛꯈꯤ ꯌꯥꯝꯅꯁꯨ ꯅꯨꯡꯉꯥꯏꯈꯤ ꯑꯗꯨꯒ ꯃꯤ ꯑꯃꯒ ꯃꯤ ꯑꯃꯒ ꯎꯅꯔꯒ ꯏꯟꯇꯔꯦꯛ ꯇꯧꯔꯀꯥꯟꯗ ꯃꯍꯥꯛꯀꯤ ꯄ꯭ꯔꯣꯕ꯭ꯂꯦꯝ ꯑꯩꯅ ꯇꯧꯅꯤꯡꯉꯤꯕ ꯊꯕꯛ ꯑꯩꯅ ꯂꯣꯏꯅꯤꯡꯉꯤꯕ ꯄ꯭ꯔꯣꯖꯦꯛ ꯑꯗꯨ ꯂꯣꯏꯕ ꯑꯗꯨꯝꯃꯛ ꯉꯝꯈꯤ ꯌꯥꯝꯅ ꯅꯨꯡꯉꯥꯏꯅ